ꯃꯥꯟꯅꯦ ꯀꯅꯥꯅꯣ

ꯎꯝ ꯎꯝ ꯎꯝ

ꯎꯝ ꯎꯝ ꯑꯗꯨ ꯅꯈꯣꯏꯒꯤꯗ ꯀꯔꯤ ꯀꯔꯤ ꯂꯩꯕꯒꯦ ꯅꯈꯣꯏꯒꯤꯗ ꯀꯔꯤ ꯀꯔꯤ ꯂꯩ ꯂꯩꯕꯒ

ꯍꯣꯏ ꯑꯗꯨꯗꯤ ꯂꯤꯂꯤꯗꯨ ꯑꯣꯏꯅ ꯂꯧꯒꯦ ꯑꯗꯨ ꯑꯃꯃꯝꯗ ꯀꯌꯥ ꯀꯌꯥ ꯑꯃꯃꯝꯗ ꯀꯔꯝ ꯍꯥꯏꯅ ꯁꯥꯕꯒꯦ ꯑꯥ ꯍꯣꯜꯁꯦꯜꯗꯅ

ꯍꯣꯏ ꯑꯗꯨ ꯌꯥꯔꯗꯤ ꯑꯗꯨꯁꯨ ꯌꯥꯏꯌꯦ

ꯍꯣꯏ ꯍꯣꯏ ꯀꯌꯥꯒꯨꯝꯕ ꯑꯩꯁꯦ ꯈꯔ ꯌꯥꯝꯅ ꯄꯥꯝꯃꯦ ꯎꯝ ꯑꯥ ꯇꯨ ꯍꯟꯗ꯭ꯔꯦꯗ ꯇꯨ ꯍꯟꯗ꯭ꯔꯦꯗꯇ ꯂꯣꯏꯅꯃꯛ ꯑꯗꯨꯝ ꯂꯧꯔꯒꯦ ꯑꯗꯨ ꯄ꯭ꯔꯥꯏꯁ ꯃꯃꯟꯗꯨ ꯀꯌꯥ ꯑꯣꯏꯒꯅꯤ

ꯑꯗꯨꯗꯤ ꯖꯤꯄꯦ ꯑꯗꯨꯝ ꯇꯧꯔꯛꯑꯒꯦꯀꯣ ꯎꯝ ꯍꯣꯏ ꯂꯩꯇ꯭ꯔꯦ ꯍꯣꯏ ꯍꯣꯏ